ꯍꯜꯂꯣ ꯑꯣꯀꯦ ꯀꯩꯅꯣꯒꯤ ꯑꯩꯈꯣꯏꯒꯤ ꯋꯤꯟꯇꯔꯒꯤ ꯀꯜꯂꯦꯛꯁꯟꯒꯤ ꯀꯩ ꯀꯩ ꯑꯅꯧꯕ ꯂꯥꯛꯀꯦ ꯃꯇꯝ ꯃꯇꯥꯡꯗ ꯈꯇꯪ ꯈꯪꯅꯤꯡꯕ ꯍꯥꯏꯗꯤ ꯗ꯭ꯔꯦꯁꯇꯕꯨ ꯑꯣꯏꯒꯦꯔꯥ ꯑꯣꯔ ꯖꯣꯒꯤꯡꯒꯨꯝꯕꯗ ꯑꯣꯏꯔꯒꯁꯨ ꯌꯥꯏ ꯖꯤꯞꯄꯔꯒꯨꯝꯕꯗ ꯀꯩ ꯀꯩꯕ ꯂꯩꯕꯒꯦ

ꯀꯩꯅꯣꯒꯤꯗ ꯑꯩꯈꯣꯏꯒꯤ ꯖꯤꯟ꯭ꯁꯒꯨꯝꯕꯗ ꯊꯥꯔꯇꯤ ꯁꯤꯛꯁ ꯋꯦꯁꯀꯨꯝꯕꯒꯤꯗꯤ ꯂꯩꯒꯗ꯭ꯔ ꯀꯃꯥꯏ ꯇꯧꯅꯤ ꯑꯣ ꯀꯂꯔꯗꯤ ꯀꯩ ꯀꯩꯗ ꯂꯩꯅꯤ ꯂꯣꯏꯃꯛꯇ ꯐꯪꯒꯗ꯭ꯔ ꯑꯣꯀꯦ ꯑꯗꯨꯇꯥꯔꯒꯗꯤ ꯕ꯭ꯂꯨ ꯖꯤꯟ꯭ꯁꯀꯅꯦ ꯊꯥꯔꯇꯤ ꯁꯤꯛꯁ ꯋꯦꯁꯀꯤ ꯑꯃ ꯑꯣꯔꯗꯔ ꯑꯃ ꯇꯧꯖꯔꯒꯦ ꯑꯗꯨꯗꯨꯒ ꯖꯣꯒꯤꯡꯗ ꯈꯇꯪ ꯑꯩꯈꯣꯏꯒꯤ ꯑꯦꯛ꯭ꯁꯇ꯭ꯔꯥ ꯂꯥꯔ꯭ꯖꯒꯨꯝꯕꯒꯤ ꯆꯥꯎꯕꯗꯤ ꯐꯪꯒꯅꯤꯀꯣ

ꯑꯣꯀꯦ ꯑꯣꯀꯦ ꯑꯗꯣ ꯄ꯭ꯔꯥꯏ꯭ꯖꯇꯨꯗꯪ ꯍꯥꯏꯕꯤꯔꯛꯑꯣꯅꯦ ꯑꯗꯨꯗꯨꯒ ꯑꯩ ꯑꯣꯔꯗꯔ ꯇꯧꯖꯔꯛꯑꯒꯦ

ꯑꯣ ꯑꯣ ꯑꯗꯨꯗꯤ ꯑꯅꯤꯗꯣ ꯀꯩꯅꯣ ꯇꯧꯕꯤꯔꯣ ꯑꯣꯗꯔ ꯇꯧꯕꯤꯔꯣ ꯑꯗꯨꯒ ꯀꯔꯝꯀꯥꯟꯗꯗꯤ ꯗꯦꯂꯤꯕꯔ ꯇꯧ ꯌꯥꯒꯅꯤ ꯀꯃꯥꯏ ꯇꯧꯒꯅꯤ ꯑꯗꯨꯇꯪꯒ ꯍꯥꯏꯕꯤꯔꯛꯑꯣꯕ

ꯑꯗꯨꯗꯤ ꯗꯦꯂꯤꯕ꯭ꯔꯤꯗꯣ ꯇꯧꯔꯀꯥꯟꯗ ꯑꯩꯈꯣꯏ ꯀꯦꯁꯁꯤ ꯑꯗꯨꯝ ꯖꯤꯄꯦ ꯒꯨꯝꯕꯗ ꯇꯧꯔꯁꯨ ꯌꯥꯕ꯭ꯔꯥ ꯅꯠꯇ꯭ꯔꯒꯅ ꯏꯟ ꯀꯦꯁꯇ ꯑꯗꯨꯝ ꯄꯤꯔꯁꯨ ꯌꯥꯕ꯭ꯔꯥ ꯑꯣ ꯑꯗꯨ ꯇꯥꯔꯒꯗꯤ ꯑꯅꯤꯗꯣ ꯀꯩꯅꯣ ꯇꯧꯕꯤꯈ꯭ꯔꯣꯅꯦ ꯑꯣꯔꯗꯔ ꯇꯧꯕꯤꯈ꯭ꯔꯣ ꯑꯗꯨꯗꯤ

ꯑꯣꯀꯦ ꯑꯣꯀꯦ ꯑꯣꯀꯦ ꯐꯔꯦ ꯐꯔꯦ ꯊꯝꯃꯦ ꯊꯝꯃꯦ